ꯃꯅꯤꯄꯨꯔꯗ ꯈ꯭ꯋꯥꯏꯗꯒꯤ ꯃꯔꯨꯑꯣꯏꯕ ꯆꯠꯅꯕꯁꯤꯡ ꯑꯃꯁꯨꯡ ꯂꯤꯆꯠ ꯁꯥꯖꯠ ꯈꯔ ꯑꯗꯨꯗꯤ ꯅꯤꯉꯣꯜ ꯆꯥꯛꯀꯧꯕ ꯒꯨꯝꯕ ꯆꯩꯔꯥꯎꯕꯒꯨꯝꯕ ꯕꯔꯥꯛ ꯐꯦꯁꯇꯤꯚꯦꯜꯒꯨꯝꯕ ꯁꯉꯥꯏ ꯐꯦꯁꯇꯤꯚꯦꯜꯒꯨꯝꯕ ꯑꯗꯨꯒ ꯊꯤꯈꯥ ꯇꯥꯕꯒꯨꯝꯕ ꯑꯗꯨꯒ ꯍꯣꯔꯟꯕꯤꯜ ꯐꯦꯁꯇꯤꯚꯦꯜꯅꯦ ꯑꯗꯨꯒ ꯑꯣꯔꯦꯟꯁ ꯐꯦꯁꯇꯤꯚꯦꯜꯅꯦ ꯑꯗꯨꯒꯨꯝꯕ ꯅ ꯈ꯭ꯋꯥꯏꯗꯒꯤ ꯃꯅꯤꯄꯨꯔꯗ ꯃꯔꯨꯑꯣꯏꯕ ꯆꯠꯅꯕꯤꯁꯤꯡ ꯑꯃꯁꯨꯡ ꯂꯤꯆꯠ ꯁꯥꯖꯠ ꯈꯔꯅꯤ ꯍꯥꯏꯅ ꯍꯥꯏꯅꯤꯡꯏ